ꯍꯂꯣ ꯅꯃꯁꯇꯦ ꯑꯦ ꯏꯃꯥꯏꯕꯦꯝꯃ ꯑꯣꯟꯊꯣꯛꯄꯅꯤꯗ ꯃꯇꯝꯁꯦ ꯐꯠꯇꯕꯅꯦ ꯀꯩꯅꯦ ꯌꯥꯝ ꯋꯥꯏꯗ ꯁꯨꯝ ꯋꯥꯈꯟ ꯑꯃ ꯁꯨꯝ ꯈꯜꯂꯤꯝꯅꯤ ꯈꯟ ꯂꯩꯖꯔꯤꯝꯅꯤ ꯇꯥꯛꯄꯤꯌꯨ ꯈꯪꯗꯦ ꯀꯩ ꯉꯁꯤꯁꯤꯕꯨ ꯀꯩ ꯅꯨꯃꯤꯠ ꯇꯥꯔꯤꯅꯣ ꯀꯩ ꯐꯪꯁꯟ ꯂꯩꯒꯦ ꯑꯧ ꯑ ꯑꯦ ꯑꯗꯨꯅꯤꯅꯦ ꯑꯩ ꯍꯥꯏꯒꯦ ꯇꯧꯔꯝꯃꯤꯅꯤꯅꯦ ꯑꯣꯖꯥ ꯅꯛꯅꯕꯅꯤꯅ ꯑ ꯑ ꯑꯗꯨꯝꯕꯗꯤ ꯀꯔꯝꯃꯥꯏ ꯑ ꯎꯝ ꯌꯥꯏ ꯌꯥꯏ ꯑ ꯑꯧ ꯏꯍꯦ ꯏꯍꯦ ꯀꯨꯏꯔꯦ ꯆꯠꯇꯕ ꯑꯩꯈꯣꯏꯗꯤ ꯌꯥꯝ ꯌꯦꯡꯅꯤꯡꯉꯤ ꯑ ꯑꯣ ꯏꯍꯦ ꯏꯍꯦ ꯑꯗꯨꯗꯤ ꯑ ꯑ ꯏꯍꯦ ꯏꯍꯦ ꯏꯍꯦ ꯏꯍꯦ ꯑꯦ ꯌꯥꯝ ꯐꯖꯖꯥꯠꯅꯤꯅꯦ ꯑꯗꯨꯗꯤ ꯌꯦꯡꯗꯕ ꯆꯠꯇꯕꯁꯨ ꯌꯥꯗꯦ ꯑꯗꯨꯗꯤ ꯀꯃꯥꯏ ꯇꯧꯅꯤ ꯆꯠꯅꯤꯡꯉꯤꯀꯣ ꯑ ꯐꯅꯤ ꯍꯣꯏ ꯍꯣꯏ ꯍꯣꯏ ꯌꯥꯝ ꯅꯨꯡꯉꯥꯏꯖꯩ ꯌꯥꯝ ꯅꯨꯡꯉꯥꯏꯖꯩ ꯍꯣꯏꯅꯦ ꯌꯦꯡꯗꯅ ꯍꯣꯏꯅꯦ ꯆꯥꯀꯣꯟ ꯇꯧꯐꯝꯀꯗꯣ ꯌꯦꯡꯖꯒꯦ ꯇꯥꯛꯄꯤꯌꯨ ꯑ ꯑ ꯑ ꯑꯧ ꯑꯍꯣꯏ ꯃꯥꯅꯤ ꯃꯥꯅꯤ ꯃꯗꯨ ꯌꯥꯝ ꯅꯨꯡꯉꯥꯏꯖꯩ ꯑꯩꯁ ꯑꯩ ꯈꯟꯖꯔꯤꯝꯅꯤꯀꯣ ꯑꯝꯇꯗꯤ ꯌꯦꯡꯅꯤꯡꯕꯁꯦ ꯀꯨꯏꯔꯦ ꯆꯠꯇꯕ ꯑ ꯑꯩꯈꯣꯏꯅ ꯐꯅꯤ ꯐꯅꯤ ꯑꯗꯨꯗꯤ ꯑꯄꯨꯟꯕꯒꯤ ꯐꯅꯤ ꯐꯅꯤ ꯃꯇꯝ ꯆꯞ ꯆꯥꯅ ꯂꯥꯛꯆꯔꯒꯦ ꯑ ꯊꯦꯡ ꯌꯨ